ꯎꯝ ꯍꯜꯂꯣ ꯑꯥ ꯀꯔꯤꯅꯣ ꯍꯥꯏꯕꯤꯔꯤꯕ ꯋꯥꯁꯤꯕꯣ ꯑꯗꯣꯝꯅ ꯅ ꯑꯣ ꯐꯪꯉꯦ ꯐꯪꯉꯦ

ꯑꯣ ꯑꯃꯗꯤ ꯂꯩꯌꯦ ꯂꯩꯌꯦ ꯂꯩꯌꯦ ꯂꯥꯛꯄꯤꯎ ꯀꯩꯁꯨ ꯀꯥꯏꯗꯦ ꯑꯩꯈꯣꯏꯒꯤꯗꯤ ꯑꯦꯅꯤ ꯇꯥꯏꯝ ꯋꯦꯜꯀꯝꯅꯤ ꯎꯝ ꯍꯣꯏ ꯂꯧꯕꯤꯎ ꯀꯥꯏꯗꯦ ꯑꯥ ꯂꯩꯌꯦ ꯂꯩꯌꯦ ꯂꯣꯏꯅꯃꯛ ꯑꯥꯏꯇꯦꯝ ꯂꯣꯏ ꯂꯩ ꯑꯥ ꯑꯉꯥꯡꯅ ꯄꯥꯝꯒꯗꯕ ꯑꯃꯃꯒꯤ ꯑꯩꯈꯣꯏꯒꯤ ꯀꯔꯤ ꯍꯥꯏꯇꯔꯦ ꯄꯤꯛꯆꯔ ꯌꯦꯛꯄꯤ ꯑꯥ ꯑꯥ ꯁꯥ ꯎꯝ ꯂꯩꯌꯦ ꯂꯩꯌꯦ ꯕꯥꯔꯕꯤ ꯌꯦꯛꯄ ꯂꯩ ꯑꯗꯒꯤ ꯑꯥ ꯎꯆꯦꯛ ꯌꯦꯛꯄ ꯂꯩ ꯑꯗꯒꯤ ꯑꯦꯄꯜ ꯌꯦꯛꯄꯁꯨ ꯂꯣꯏꯅ ꯂꯩꯒꯅꯤ ꯂꯣꯏ ꯐꯪꯒꯅꯤ ꯑꯣ ꯂꯥꯛꯎ ꯂꯥꯛꯎ ꯂꯥꯛꯎ ꯀꯩꯁꯨ ꯀꯥꯏꯗꯦ ꯑꯗꯨ ꯃꯃꯟꯁꯨ ꯑꯗꯨꯝ ꯌꯦꯡꯒꯅꯤꯗ ꯇꯥꯅꯤꯕ ꯀꯣꯝꯄꯥꯁꯇꯣ ꯃꯈꯜ ꯃꯈꯜ ꯌꯥꯝ ꯂꯩꯌꯦ ꯆꯅꯤ ꯄꯤꯕ ꯂꯩ ꯆꯍꯨꯝ ꯄꯤꯕ ꯂꯩ ꯑꯣ ꯑꯣ ꯃꯈꯟ ꯃꯈꯟꯅꯤ ꯎꯝ

ꯍꯣꯏ ꯌꯥꯏꯌꯦ ꯑꯗꯨ ꯀꯝꯄꯥꯁ ꯈꯛꯇꯔꯥ ꯀ꯭ꯂꯤꯞ ꯕꯣꯔꯗ ꯀꯨꯝꯕ ꯑꯗꯒꯤ ꯄꯦꯟꯁꯤꯜꯗꯁꯨ ꯑꯐ ꯑꯐꯕ ꯃꯈꯜꯒꯤ ꯑꯥꯏꯇꯦꯝ ꯌꯥꯝ ꯂꯩꯖꯩ ꯀꯣꯂꯣꯝ ꯂꯩ ꯍꯜꯂꯣ ꯑꯥ ꯂꯩꯌꯦ ꯂꯩꯌꯦ ꯑꯣ ꯑꯗꯨ

ꯌꯥꯅꯤ ꯌꯥꯅꯤ ꯌꯥꯅꯤ ꯑꯗꯨꯝ ꯑꯥ ꯑꯗꯨ ꯑꯥ ꯑꯇꯩ ꯑꯇꯩ ꯑꯩꯈꯣꯏ ꯑꯣꯖꯥꯅꯅꯦ ꯑꯇꯩ ꯑꯇꯩꯅꯦ ꯃꯤ ꯑꯣꯖꯥꯅ ꯂꯧꯕꯤꯔꯗꯤ ꯑꯇꯩ ꯑꯇꯩ ꯃꯤ ꯑꯇꯣꯞꯄꯁꯨ ꯑꯗꯨꯝ ꯂꯧꯒꯦꯅ ꯈꯟꯅꯔꯛꯀꯅꯤ ꯑꯗꯨꯅ ꯃꯤ ꯀꯁꯇꯃꯔ ꯈꯔ ꯑꯗꯨꯝ ꯐꯥꯕꯤꯎ ꯌꯥꯅꯤ ꯑꯧ ꯃꯈꯥ ꯇꯥꯕ ꯃꯈꯥ

ꯗꯔꯖꯟꯗ ꯂꯨꯄꯥ ꯆꯥꯅꯤꯒꯨꯝꯕ ꯂꯩꯒꯅꯤ

ꯑꯧ ꯑꯗꯨ ꯃꯈꯥ ꯇꯥꯕ ꯀꯔꯤ ꯀꯔꯤ ꯄꯥꯝꯕꯤꯔꯤꯒꯦ

ꯍꯜꯂꯣ

ꯍꯜꯂꯣ ꯑꯧ ꯀꯣꯂꯣꯝꯁꯨ ꯂꯩꯌꯦ ꯃꯈꯟ ꯃꯈꯟꯒꯤ ꯀꯣꯂꯣꯝ ꯂꯩ ꯑꯐ ꯑꯐꯕ ꯑꯥ ꯃꯨꯛꯇꯥꯕꯤꯁꯨ ꯂꯩꯅꯤ ꯑꯗꯨꯒ ꯕꯣꯜ ꯄꯦꯟꯁꯨ ꯂꯩꯅꯤ

ꯍꯣꯏ ꯍꯣꯏ ꯍꯣꯏ ꯑꯣ ꯌꯥꯅꯤ ꯌꯥꯅꯤ ꯑꯥꯏꯇꯦꯝ ꯈꯨꯗꯤꯡꯃꯛ ꯂꯣꯏ ꯊꯝꯖꯔꯤ